ꯑꯩꯅ ꯀꯥꯔꯨꯔꯤꯁꯦ ꯀꯧꯕ꯭ꯔꯨ ꯍꯥꯏꯕ ꯆꯤꯡꯗꯨꯗꯅꯤ ꯃꯅꯤꯄꯨꯔꯗ ꯂꯩ ꯑꯗꯨ ꯆꯤꯡꯗꯣ ꯃꯤ ꯑꯃꯠꯇꯅ ꯄꯥꯛꯅ ꯀꯥꯕ ꯉꯝꯅꯗꯦ ꯍꯥꯏ ꯇꯥꯔꯦ ꯌꯥꯝ ꯋꯥꯡꯕ ꯍꯥꯏꯇꯥꯔꯦ ꯑꯗꯨ ꯀꯥꯕ ꯃꯇꯝꯗ ꯃꯇꯣꯟ ꯗꯥꯏꯔꯦꯛ ꯌꯧꯒꯦ ꯍꯥꯏ ꯇꯥꯔꯒꯗꯤ ꯄꯨꯡ ꯃꯔꯤ ꯃꯉꯥꯗꯤ ꯆꯪꯉꯦꯕ ꯀꯥꯕꯗ ꯑꯩꯈꯣꯏꯒꯤ ꯈꯤꯇꯪ ꯈꯤꯇꯪ ꯄꯣꯠꯊꯥꯔ ꯀꯥꯟꯗ ꯄꯣꯊꯥꯔ ꯀꯥꯕꯗ ꯀꯣ ꯑꯇꯣꯞꯄ ꯁꯨꯡꯄꯣꯠ ꯄꯣꯠꯊꯥꯗꯕꯤꯗ ꯀꯥ ꯇꯥꯔꯒꯗꯤ ꯄꯨꯡ ꯑꯅꯤ ꯑꯍꯨꯝ ꯁ꯭ꯋꯥꯏꯃꯨꯛꯀ ꯆꯪꯉꯦ ꯀꯥꯕꯗ ꯑꯗꯣ ꯆꯤꯡꯁꯦ ꯉꯝꯕ ꯌꯥꯝꯅ ꯉꯝꯕꯁꯨ ꯌꯥꯎꯋꯦ ꯑꯗꯒꯤ ꯀꯥꯕꯗ ꯏꯁꯇꯤꯌꯥꯔ ꯀꯥꯕꯒꯤ ꯇꯥꯏꯞꯇ ꯌꯥꯝꯅ ꯌꯥꯝ ꯅꯨꯡꯉꯥꯏꯅ ꯀꯥꯕ ꯖꯒꯥꯁꯨ ꯌꯥꯎꯋꯦꯕ ꯀꯣ ꯆꯤꯡ ꯀꯥꯕꯁꯦ ꯀꯥꯔꯤꯉꯩ ꯃꯅꯨꯡꯗꯗꯤ ꯌꯥꯝꯅ ꯋꯥꯒꯅꯦꯕ ꯋꯥꯒꯅꯤ ꯍꯥꯏꯕꯗꯤ ꯌꯧꯒꯗꯕ ꯃꯊꯛꯁꯤ ꯀꯔꯝ ꯀꯥꯟꯗ ꯌꯧꯒꯗꯣꯏꯅꯣ ꯈꯟꯕꯗ ꯑꯗꯨꯛꯀꯤ ꯃꯇꯤꯛ ꯋꯥꯏꯌꯦꯕꯀꯣ ꯑꯗꯨꯒ ꯁꯨꯝ ꯀꯥꯕꯁꯦ ꯄꯣꯠꯊꯥ ꯄꯣꯠꯊꯥꯔꯒ ꯇꯦꯛ ꯇꯦꯛ ꯇꯦꯛ ꯀꯥꯔꯛꯄꯁꯤꯗ ꯍꯥꯏꯇꯥꯔꯦꯅꯦ ꯀꯣ ꯃꯌꯥꯏꯗꯒꯤꯒ ꯍꯟꯅꯤꯡꯉꯛꯀꯅꯦꯕ ꯀꯣ ꯃꯔꯝꯗꯤ ꯌꯧꯃꯜꯂꯛꯇꯗꯅ ꯑꯩꯅ ꯀꯥꯕꯁꯦ ꯑꯌꯨꯛꯀꯤ ꯄꯨꯡ ꯇꯔꯥ ꯃꯥꯊꯣꯏ ꯁ꯭ꯋꯥꯏꯗꯒꯤ ꯀꯥꯔꯒ ꯅꯨꯡꯗꯥꯡꯒꯤ ꯄꯨꯡ ꯃꯉꯥꯗ ꯌꯧꯋꯦꯕ ꯀꯣ ꯌꯧꯔꯤ ꯄꯣꯠꯁꯦ ꯆꯤꯡ ꯀꯥꯕ ꯍꯧꯔꯛꯄꯗꯒꯤ ꯍꯧꯅ ꯑꯩꯈꯣꯏꯒꯤ ꯁꯤꯅꯔꯤ ꯐꯖ ꯐꯖꯕꯁꯦ ꯎꯕ ꯐꯪꯉꯦ ꯂꯩꯆꯤꯟ ꯄꯥꯏꯕ ꯑꯗꯒꯤ ꯌꯥꯝ ꯐꯖ ꯐꯖꯕ ꯍꯥꯏꯇꯥꯔꯦ ꯃꯤꯁꯦ ꯄꯨꯟꯅ ꯀꯥꯃꯤꯟꯅꯗ꯭ꯔꯒꯗꯤ ꯏꯊꯟꯇꯅ ꯀꯥꯕ ꯉꯝꯕꯒꯤ ꯎꯄꯥꯏꯗꯤ ꯂꯩꯇꯦ ꯑꯗꯨꯅ ꯑꯩꯈꯣꯏ ꯃꯤ ꯃꯔꯤ ꯃꯉꯥꯃꯨꯛ ꯀꯥꯃꯤꯟꯅꯕꯅꯦ ꯑꯗꯨꯗ ꯂꯝꯕꯤꯗ ꯉꯥꯏꯍꯥꯛ ꯉꯥꯏꯍꯥꯛꯁꯨ ꯄꯣꯠꯊꯥꯏ ꯉꯥꯏꯍꯥꯛ ꯉꯥꯏꯍꯥꯛꯁꯨ ꯅꯣꯛꯑꯦ ꯑꯗꯨꯗ ꯍꯥꯏꯗꯤ ꯑꯋꯥꯕ ꯀꯥꯎꯅꯕ ꯍꯥꯏ ꯇꯥꯔꯦ ꯑꯗꯨꯒ ꯆꯤꯡ ꯀꯥꯒꯦ ꯈꯟ ꯇꯥꯔꯒꯗꯤ ꯑꯩꯈꯣꯏꯒꯤ ꯆꯣꯀ꯭ꯂꯦꯠꯁꯦ ꯆꯣꯀ꯭ꯂꯦꯠꯁꯦ ꯈꯔ ꯌꯥꯝ ꯂꯩꯕꯤꯔꯒ ꯄꯨꯕꯤꯌꯣꯕ ꯃꯔꯝꯗꯤ ꯀꯩꯒꯤꯅꯣꯗ ꯆꯣꯀ꯭ꯂꯦꯠꯁꯤꯅ ꯏꯅꯔꯖꯤ ꯌꯥꯝ ꯄꯤ ꯑꯕ ꯆꯤꯡ ꯀꯥꯕꯗ ꯋꯥꯍꯟꯗꯦꯕ ꯀꯣ ꯑꯗꯨꯅ ꯀꯥꯔꯦ ꯀꯥꯕꯁꯤꯗ ꯄꯨꯡ ꯃꯉꯥ ꯃꯉꯥ ꯁ꯭ꯋꯥꯏ ꯌꯧꯔꯛꯄꯁꯤꯗ ꯃꯊꯛꯁꯦ ꯑꯩꯈꯣꯏꯅ ꯆꯤꯡ ꯀꯥꯔ ꯃꯊꯛ ꯌꯧꯔꯛꯄꯁꯤꯗ ꯌꯥꯝ ꯐꯖꯔꯝꯕ ꯍꯥꯏ ꯇꯥꯔꯦ ꯑꯩꯈꯣꯏꯒꯤ ꯂꯩꯆꯤꯜꯒꯁꯦ ꯑꯩꯈꯣꯏꯒꯤ ꯃꯈꯥꯗ ꯂꯩꯔꯒ ꯃꯈꯣꯏ ꯇꯝꯄꯥꯛꯁꯦ ꯌꯥꯝ ꯌꯥꯝ ꯌꯥꯝ ꯄꯤꯛꯅ ꯍꯥꯏ ꯇꯥꯔꯦ ꯌꯨꯝꯒꯗꯤ ꯑꯃꯇ ꯎꯕ ꯅꯠꯇ꯭ꯔꯦ ꯋꯥꯡꯕꯅꯤꯅ ꯇꯝꯄꯥꯛꯁꯦ ꯐꯖꯅ ꯄꯥꯛꯅ ꯆꯥꯎꯅ ꯎꯏ ꯌꯦꯡꯉꯛꯄ ꯃꯇꯝꯗ ꯀꯣ ꯑꯗꯨꯛꯀꯤ ꯃꯇꯤꯛ ꯐꯖꯕ ꯁꯤꯅꯔꯤ ꯎꯕ ꯐꯪꯉꯦꯕ ꯑꯗꯨ ꯎꯕꯗ ꯑꯩꯅ ꯉꯁꯥꯏꯗꯒꯤ ꯋꯥꯅ ꯀꯥꯔꯛꯄ ꯀꯥꯔꯛꯄꯒꯤ ꯑꯋꯥꯕꯁꯦ ꯀꯥꯎꯋꯦ ꯍꯥꯏꯇꯥꯔꯦ ꯃꯔꯝꯗꯤ ꯑꯗꯨꯒꯤ ꯐꯖꯕꯁꯤꯡꯗꯨꯅ ꯐꯖꯃꯟꯈꯤꯗꯅ ꯍꯥꯏ ꯇꯥꯔꯦ ꯆꯤꯡ ꯀꯥꯕꯒꯤ ꯑꯋꯥꯕ ꯂꯣꯏ ꯀꯥꯎꯊꯣꯛꯑꯦ ꯑꯗꯨꯅ ꯆꯤꯡꯁꯦ ꯀꯥꯕꯁꯦ ꯑꯋꯥ ꯅꯨꯡꯉꯥꯏꯅꯦ ꯑꯋꯥ ꯅꯨꯡꯉꯥꯏꯅꯦ ꯍꯥꯏꯕꯗꯤ ꯋꯥꯁꯨ ꯋꯥꯅꯤ ꯅꯨꯡꯁꯨ ꯅꯨꯡꯉꯥꯏꯅꯦꯕ ꯃꯇꯣꯟ ꯌꯧꯔ ꯀꯥꯟꯗ ꯑꯋꯥꯕꯈꯩ ꯂꯣꯏꯅ ꯀꯥꯎꯈ꯭ꯔꯅꯤ ꯑꯗꯨꯗꯨꯒ ꯅꯨꯡꯉꯥꯏꯕ ꯉꯥꯛ ꯑꯣꯏꯒꯅꯦꯕ ꯑꯗꯨꯒ ꯆꯤꯡ ꯀꯥꯕ ꯃꯤꯈꯛꯅ ꯈꯪꯒꯅꯤ ꯑꯗꯨꯒ ꯆꯤꯡ ꯀꯥꯅꯤꯡꯕꯁꯤꯡ ꯂꯩ ꯇꯥꯔꯒꯗꯤ ꯍꯥꯏꯐꯦꯠ ꯆꯤꯡ ꯀꯥꯕꯗ ꯏꯇꯣꯝꯇꯗꯤ ꯀꯥꯕꯤꯒꯅꯨ ꯃꯔꯝꯗꯤ ꯁꯥ ꯀꯩ ꯑꯃ ꯑꯃ ꯁꯥ ꯀꯩ ꯊꯣꯛꯂꯛꯄ ꯌꯥꯕꯅꯤꯅ ꯑꯗꯨꯅ ꯃꯤ ꯃꯔꯤ ꯃꯉꯥ ꯃꯨꯛ ꯂꯣꯏꯅꯕꯤꯌꯨ ꯌꯥꯝꯗ꯭ꯔꯕꯗ ꯃꯤ ꯑꯅꯤ ꯑꯍꯨꯝ ꯂꯣꯏꯅꯕꯤꯌꯨ ꯑꯗꯨꯒ ꯈꯨꯠꯇ ꯃꯇꯤꯛ ꯆꯥꯕ ꯈꯨꯠꯂꯥꯏ ꯑꯃ ꯄꯥꯏꯕꯤꯌꯣ ꯃꯔꯝꯗꯤ ꯂꯝꯕꯤ ꯂꯝꯈꯥꯡꯗ ꯐꯠꯇ ꯐꯠꯇꯕ ꯀꯩꯀꯩ ꯊꯦꯡꯅ ꯇꯥꯔꯒꯁꯨ ꯊꯥꯡꯗꯨꯅ ꯈꯤꯇꯪꯗ ꯑꯣꯏꯔꯁꯨ ꯉꯥꯛꯊꯣꯛꯅꯕ ꯀꯣ ꯑꯗꯨꯒ ꯆꯣꯀ꯭ꯂꯦꯠꯁꯤꯃ ꯀꯝꯄꯜꯁꯔꯤ ꯄꯥꯏꯕꯤꯔꯣ ꯆꯤꯡ ꯑꯋꯥꯡꯕ ꯀꯥꯒꯦ ꯍꯥꯏ ꯇꯥꯔꯒꯗꯤ ꯑꯗꯨꯒ ꯑꯩꯈꯣꯏꯒꯤ ꯄꯣꯠ ꯆꯩ ꯍꯥꯞꯅꯕ ꯍꯥꯏꯇꯥꯔꯦꯅꯦ ꯑꯩꯈꯣꯏꯒꯤ ꯕꯦꯛꯁꯦ ꯇ꯭ꯔꯥꯕꯦꯂꯤꯡ ꯕꯦꯛ ꯍꯥꯏꯇꯥꯔꯦ ꯀꯣ ꯌꯥꯟꯕ ꯅꯨꯡꯉꯥꯏꯕꯗꯣ ꯑꯗꯨꯒꯨꯝꯕ ꯕꯦꯛ ꯌꯥꯟꯕꯤꯌꯣ ꯃꯔꯝ ꯅꯠꯇ꯭ꯔꯒꯗꯤ ꯂꯝꯕꯤ ꯂꯝꯈꯥꯡꯗ ꯌꯥꯝ ꯅꯨꯡꯉꯥꯏꯇꯕꯅꯦꯕ ꯕꯦꯛ ꯐꯖꯅ ꯌꯥꯟꯗꯕꯁꯦ ꯑꯗꯨꯃꯥꯏꯅ ꯍꯥꯏꯖꯅꯤꯡꯉꯦ ꯆꯤꯡ ꯆꯤꯡ ꯀꯥꯕꯤꯒꯗꯧꯕ ꯏꯆꯤꯟ ꯏꯅꯥꯎꯁꯤꯡ ꯂꯩ ꯇꯥꯔꯒꯗꯤ